ꯑꯩꯈꯣꯏꯒꯤ ꯈꯨꯜꯗ ꯈ꯭ꯋꯥꯡ ꯅꯥꯕ ꯐꯍꯟꯅꯕ ꯂꯥꯏꯌꯦꯡꯒꯤ ꯂꯩꯔꯤꯕꯁꯤꯡꯁꯦ ꯑꯍꯥꯟꯕꯗ ꯏꯁꯤꯡ ꯑꯏꯪꯕꯒ ꯑꯁꯥꯕ ꯑꯣꯏꯅ ꯅꯥꯕ ꯖꯥꯒꯥꯗꯨꯗ ꯀꯝꯄ꯭ꯔꯦꯁ ꯇꯧꯕ ꯐꯤꯔꯣꯜ ꯑꯃꯅ ꯏꯁꯤꯡ ꯑꯁꯥꯕꯗꯨ ꯁꯣꯛꯂꯒ ꯀꯝꯄ꯭ꯔꯦꯁ ꯇꯧꯕ ꯑꯗꯨꯒ ꯑꯥꯏꯁ ꯄꯦꯛꯀꯨꯝꯕ ꯑꯣꯏꯅ ꯑꯏꯪꯕ ꯀꯝꯄ꯭ꯔꯦꯁ ꯇꯧꯕ ꯑꯗꯨꯒ ꯌꯥꯝꯗ ꯂꯩꯕꯁꯤꯡ ꯆꯅꯥ ꯌꯦꯉꯥꯒꯨꯝꯕꯅ ꯑꯅꯥꯕ ꯖꯥꯒꯥꯗꯨꯗ ꯍꯥꯞꯄꯤꯔꯗꯤ ꯑꯅꯥꯕ ꯈꯔ ꯇꯩꯔꯒ ꯃꯥꯁꯥꯁ ꯇꯧꯕꯁꯨ ꯌꯥꯝ ꯐꯩ ꯑꯣꯏꯅ ꯍꯥꯏꯒꯅꯤ ꯊꯥꯎꯁꯦ ꯃꯥꯁꯇꯥꯔ ꯑꯣꯏꯜ ꯀꯣꯀꯣꯅꯠꯀꯤ ꯊꯥꯎꯅ ꯀꯃꯟꯂꯤ ꯇꯩꯒꯅꯤ ꯊꯥꯎꯅ ꯇꯩꯕꯤꯔꯗꯤ ꯑꯅꯥꯕꯁꯤ ꯅꯨꯡꯉꯥꯏꯒꯅꯤ ꯑꯗꯨꯒꯤ ꯊꯥꯎꯗ ꯅꯠꯇ꯭ꯔꯒ ꯀꯦꯟꯐꯣꯔ ꯈꯔ ꯍꯥꯞꯄꯗꯤ ꯃꯣꯏꯒꯤ ꯏꯐꯦꯛꯇꯤꯞꯅꯦꯁ ꯍꯦꯟꯀꯠꯄꯅꯤ ꯑꯗꯨꯒ ꯑꯦꯛꯁꯔꯁꯥꯏꯁꯀ ꯏꯁꯇ꯭ꯔꯦꯆꯤꯡ ꯇꯞꯅ ꯇꯞꯅ ꯅꯨꯡꯇꯤꯒꯤ ꯇꯧꯔꯗꯤ ꯃꯁꯜ ꯀꯟꯕ ꯍꯧꯔꯅꯤ ꯑꯃꯁꯨ ꯌꯣꯒꯥꯒꯤ ꯏꯁꯇ꯭ꯔꯦꯆꯦꯁꯁꯤꯅ ꯑꯅꯥꯕ ꯌꯥꯏꯑꯦ ꯍꯔꯕꯜ ꯆꯥꯏꯒꯨꯝꯕ ꯊꯛꯄꯁꯨ ꯏꯟꯐ꯭ꯂꯦꯃꯦꯁꯟꯒ ꯑꯅꯥꯕꯁꯤ ꯃꯅꯨꯡꯗꯒꯤ ꯍꯟꯊꯕꯤꯔꯅꯤ ꯃꯁꯥꯒꯤ ꯄꯣꯁꯆꯔ ꯐꯖꯅ ꯏꯁꯥꯅ ꯈꯔꯗꯤ ꯐꯝꯕ ꯑꯗꯨꯒ ꯏꯁꯥꯒꯤ ꯐꯝꯕ ꯃꯐꯝ ꯆꯤꯌꯥꯔꯒꯨꯝꯕ ꯁꯞꯄꯣꯔꯇꯤꯞ ꯑꯣꯏꯕ ꯑꯣꯏꯔꯗꯤ ꯌꯥꯝ ꯐꯍꯟꯕ ꯑꯔꯣꯏꯕꯗꯨꯗ ꯑꯩꯈꯣꯏꯒꯤ ꯈꯨꯠ ꯑꯁꯦ ꯏꯁꯥꯒꯤ ꯐꯦꯝꯃꯤꯂꯤꯁꯤꯡꯅ ꯈꯔ ꯃꯇꯦꯡ ꯄꯥꯡꯕꯤꯔꯒ ꯈ꯭ꯋꯥꯡꯗ ꯌꯥꯎꯕꯅꯤ ꯑꯁꯤꯒꯨꯝꯕ ꯈ꯭ꯋꯥꯡ ꯅꯥꯕ ꯐꯅꯕ ꯂꯥꯏꯌꯦꯡꯒꯤ ꯔꯤꯃꯦꯗꯤꯁ ꯑꯩꯈꯣꯏ ꯁꯥꯏꯠꯇ ꯁꯤꯖꯤꯟꯅꯕꯅꯤ